ꯑꯣ ꯑꯣꯖꯥ ꯀꯩꯅꯣ ꯇꯧꯕꯤꯔꯝꯃꯣ ꯉꯥꯏꯍꯥꯛ ꯉꯥꯏꯕꯤꯔꯝꯃꯣ ꯑꯩꯁꯦ ꯑꯉꯥꯡꯗꯣ ꯂꯧꯕ ꯂꯥꯛꯀꯦ ꯇꯧꯖꯕꯅꯦ ꯑꯗꯨꯗ ꯁꯣꯝꯗ ꯊꯕꯛ ꯑꯃ ꯆꯠꯊꯣꯛꯎꯔꯕ ꯑꯗꯨꯗꯨꯒꯤ ꯁꯣꯝꯗ ꯐꯔꯛ ꯇꯥꯔꯦ ꯌꯥꯔꯒꯗꯤ ꯑꯣꯖꯥꯅ ꯉꯥꯏꯍꯥꯛ ꯁꯦꯟꯅꯕꯤꯔꯝꯃꯣ ꯑꯥ ꯑꯩ ꯌꯥꯅꯕ ꯑꯗꯨꯝ ꯁꯤꯟꯖꯔꯛꯑꯒꯦꯕ ꯑꯧ ꯃꯤꯅꯤꯠ ꯃꯤꯅꯤꯠ ꯀꯨꯟ ꯀꯨꯟꯊ꯭ꯔꯥꯃꯨꯛ ꯉꯥꯏꯕꯤꯔꯝꯕ ꯌꯥꯒꯗ꯭ꯔꯣ ꯑꯣꯖꯥ ꯑꯣ ꯑꯗꯣ ꯑꯣꯖꯥꯅ ꯌꯥꯔꯤꯉꯩ ꯑꯩꯈꯣꯏ ꯑꯉꯥꯡꯗꯣ ꯂꯧꯕ ꯑꯩ ꯌꯥꯔꯤꯉꯩ ꯊꯨꯅ ꯂꯥꯛꯆꯔꯒꯦꯕ ꯑꯗꯣ ꯑꯣꯖꯥꯅ ꯑꯝꯇ ꯈꯔ ꯐꯖꯅ ꯁꯤꯟꯅꯕꯤꯔꯝꯃꯣ ꯑꯣ ꯑꯩꯁꯦ ꯁꯣꯝꯗ ꯊꯕꯛ ꯑꯃ ꯆꯠꯊꯣꯛꯑꯕ ꯑꯗꯨꯗꯨꯒꯤꯅꯦ ꯌꯥꯔꯤꯉꯩ ꯑꯣꯖꯥ ꯈꯔ ꯉꯥꯛ ꯉꯥꯏꯕꯤꯔꯝꯕ ꯇꯥꯔꯦ ꯑꯣꯖꯥꯅ ꯑꯗꯣ ꯑꯉꯥꯡꯁꯤꯡꯁꯦ ꯑꯣꯖꯥ ꯍꯧꯖꯤꯛ ꯂꯥꯏꯔꯤꯛꯁꯦ ꯀꯃꯥꯏꯅ ꯇꯧꯒꯦ ꯁꯨꯝ ꯂꯩꯗꯅ ꯑꯣꯖꯥ ꯍꯣꯏꯒꯤ ꯀꯩꯅꯣ ꯇꯧꯕꯗ ꯑꯉꯥꯡꯁꯦ ꯅꯨꯡꯉꯥꯏ ꯅꯨꯡꯉꯥꯏꯇꯦ ꯍꯥꯏꯗꯣ ꯐꯩ ꯐꯠꯇꯦ ꯍꯥꯏꯗꯣ ꯐꯩ ꯐꯠꯇꯦ ꯍꯥꯏꯗꯣ ꯑꯣꯖꯥꯅ ꯍꯥꯏꯕꯤꯌꯨ ꯑꯣꯖꯥ ꯍꯣꯏꯗꯁꯨ ꯑꯩꯈꯣꯏ ꯊꯥꯖꯕ ꯊꯝꯃꯒ ꯍꯣꯠꯅ ꯑꯩꯈꯣꯏꯁꯨ ꯇꯧꯖꯔꯤꯅꯦꯕ ꯑꯗꯨ ꯑꯣꯖꯥ ꯍꯣꯏꯅꯁꯨ ꯈꯔ ꯐꯖꯅ ꯑꯗꯨꯝ ꯁꯦꯟꯅꯕꯤꯌꯨ ꯍꯣꯠꯅꯕꯤꯌꯨ ꯍꯥꯏꯒꯦ ꯇꯧꯕꯅꯤꯗ ꯑꯣ ꯑꯉꯥꯡꯁꯦ ꯑꯩꯈꯣꯏꯒꯤ ꯈꯔ ꯀꯩꯅꯣ ꯇꯧꯒꯗ꯭ꯔꯥꯅ ꯑꯗꯨ ꯕꯣꯔꯗꯤꯡꯒꯨꯝꯕꯗ ꯊꯝꯕꯩꯗꯤ ꯑꯣꯖꯥ ꯀꯃꯥꯏꯅ ꯇꯧꯒꯦ ꯑꯗꯣ ꯑꯉꯥꯡ ꯈꯔ ꯑꯣꯏꯕꯅꯤꯅ ꯑꯣꯖꯥꯍꯣꯏꯅ ꯁꯦꯟꯅꯕꯗ ꯅꯨꯡꯉꯥꯏꯔꯣꯏ ꯍꯥꯏꯗꯣꯏꯔꯥ ꯅꯠꯇ꯭ꯔꯒ ꯀꯃꯥꯏꯅ ꯇꯧꯕꯅꯣ ꯍꯣꯏꯍꯣꯏ ꯑꯣꯖꯥ ꯑꯩꯁꯨ ꯌꯥꯔꯤꯃꯈꯩ ꯈꯔ ꯊꯨꯅ ꯂꯥꯛꯅꯕ ꯇꯧꯖꯔꯒꯦ ꯑꯣꯖꯥ ꯑꯗꯨ ꯉꯥꯏꯕꯩ ꯉꯥꯏꯕ ꯉꯥꯛꯇꯤ ꯉꯥꯏꯕꯤꯔꯝꯃꯣ ꯃꯤꯅꯤꯠ ꯀꯨꯟ ꯀꯨꯟꯊ꯭ꯔꯥ ꯃꯨꯛꯇꯤ ꯑꯗꯨꯝ ꯉꯥꯏꯕꯤꯔꯝꯃꯣꯕ ꯑꯗꯣ ꯀꯔꯤ ꯑꯣꯖꯥ ꯍꯧꯖꯤꯛ ꯀꯔꯤ ꯊꯕꯛ ꯂꯩꯕꯤꯒꯦ ꯑꯣ ꯑꯣꯖꯥ ꯊꯕꯛ ꯆꯠꯀꯗꯕꯒ ꯑꯆꯤꯟꯕ ꯊꯕꯛ ꯂꯩꯕ꯭ꯔꯕ ꯍꯣꯏ ꯂꯥꯛꯅꯤꯡꯉꯥꯏ ꯇꯧꯔꯒꯦ ꯑꯣꯖꯥ ꯑꯣꯖꯥ ꯁꯥꯎꯕꯤꯕ ꯌꯥꯗꯦ ꯉꯁꯤꯒꯤꯗꯤ ꯈꯔ ꯊꯦꯡꯗꯣꯛꯈ꯭ꯔꯦ ꯑꯗꯣ ꯃꯇꯨꯡꯗ ꯁꯣꯏꯗꯉꯥꯏ ꯇꯧꯖꯒꯦ ꯑꯣꯖꯥꯅ ꯌꯥꯔꯤꯃꯈꯩ ꯈꯔꯗꯤ ꯑꯗꯨꯝ ꯉꯥꯏꯍꯥꯛ ꯍꯥꯏꯇꯥꯔꯦꯅꯦ ꯑꯣꯖꯥꯅ ꯑꯗꯨꯝ ꯁꯦꯟꯅꯕꯤꯔꯝꯃꯣꯕ ꯍꯣꯏ ꯐꯅꯤ ꯑꯣꯖꯥ ꯊꯝꯃꯦ ꯊꯝꯃꯦ